ꯃꯌꯥꯝ ꯑꯩꯅ ꯅꯍꯥꯟ ꯑꯩꯒꯤ ꯋꯥꯟ ꯄ꯭ꯂꯁ ꯅꯣꯠ ꯁꯤ ꯇꯨ ꯏꯁꯃꯥꯔꯠ ꯐꯣꯟ ꯑꯃ ꯂꯩꯕꯅꯦ ꯑꯗꯨ ꯑꯁꯤꯒꯤ ꯏꯁꯃꯥꯔꯠ ꯐꯣꯟ ꯑꯁꯦ ꯃꯃꯜꯁꯨ ꯌꯥꯝꯅ ꯍꯣꯡꯉꯦ ꯑꯗꯨꯒ ꯀꯦꯃꯦꯔꯥꯁꯨ ꯅꯨꯡꯗꯥꯡꯗꯁꯨ ꯌꯥꯝꯅ ꯁꯦꯡꯉꯦ ꯑꯗꯨꯒ ꯃꯍꯥꯛꯀꯤ ꯔꯦꯝꯁꯨ ꯑꯩꯠ ꯖꯤ ꯕꯤ ꯑꯦꯛꯁꯄꯥꯟꯗꯦꯠ ꯑꯣꯏꯌꯦ ꯑꯗꯨꯗꯨꯒ ꯏꯟꯇꯔꯅꯦꯜ ꯃꯦꯃꯣꯔꯤꯁꯨ ꯋꯥꯟ ꯇ꯭ꯋꯦꯟꯇꯤ ꯑꯩꯠ ꯑꯣꯏꯌꯦ ꯑꯗꯣ ꯃꯁꯤꯒꯤ ꯐꯣꯟ ꯑꯁꯦ ꯌꯥꯝꯅ ꯐꯩꯌꯦ ꯃꯩꯁꯨ ꯌꯥꯝꯅ ꯈꯥꯡꯉꯦ ꯕꯦꯠꯇ꯭ꯔꯤꯁꯨ ꯌꯥꯝꯅ ꯈꯥꯡꯉꯦ ꯑꯗꯨꯗꯨꯒ ꯃꯩ ꯆꯥꯔꯖ ꯇꯧꯕꯗꯁꯨ ꯌꯥꯝꯅ ꯊꯨꯏꯌꯦ ꯃꯁꯤꯒꯤ ꯐꯣꯟꯁꯦ ꯌꯥꯝꯅ ꯅꯨꯡꯉꯥꯏꯌꯦ ꯁꯤꯖꯤꯟꯅꯕꯗꯁꯨ ꯌꯥꯝꯅ ꯐꯪꯁꯟꯗꯁꯨ ꯌꯥꯝꯅ ꯊꯨꯏꯌꯦ ꯃꯁꯤꯒꯤ ꯑꯗꯨꯅ ꯃꯁꯤꯒꯤ ꯐꯣꯟ ꯑꯁꯦ ꯃꯌꯥꯝ ꯂꯩꯕꯤꯌꯣ ꯑꯗꯨꯅ ꯃꯁꯤꯒꯤ ꯐꯣꯟ ꯑꯁꯦ ꯃꯌꯥꯝꯅ ꯄꯥꯏꯕꯗ ꯌꯥꯝꯅ ꯅꯨꯡꯉꯥꯏꯒꯅꯤ ꯍꯥꯏꯅ ꯃꯌꯥꯝꯗ ꯑꯩꯍꯥꯛꯅ ꯁꯤ ꯂꯩꯌꯣ ꯍꯥꯏꯗꯅ ꯑꯩꯍꯥꯛꯅ ꯁꯖꯦꯁꯟ ꯇꯧꯖꯔꯤ